ꯑꯩꯅ ꯈꯟꯕꯗ ꯌꯥꯝꯅ ꯁꯤꯒꯟꯕ ꯏꯟꯊꯝꯒꯤ ꯃꯇꯝꯗ ꯍꯤꯡꯕꯗ ꯌꯥꯝꯅ ꯋꯥꯕ ꯄꯥꯝꯕꯤ ꯑꯃ ꯍꯥꯏꯔꯒꯗꯤ ꯍꯋꯥꯏ ꯊꯔꯥꯛꯅꯤ ꯍꯋꯥꯏ ꯊꯔꯥꯛꯁꯤ ꯑꯩꯈꯣꯏꯅ ꯀꯃꯥꯏꯅ ꯊꯥꯏ ꯍꯥꯏꯕꯒꯤ ꯃꯇꯝꯗ ꯑꯩꯈꯣꯏꯅ ꯏꯪꯈꯣꯜꯁꯦ ꯐꯖꯅ ꯈꯣꯏꯗꯣꯛꯑꯅꯤ ꯈꯣꯏꯗꯣꯛꯑꯒ ꯂꯩꯕꯥꯛꯁꯤ ꯌꯥꯝꯅ ꯃꯔꯥ ꯆꯦꯠꯅ ꯑꯩꯈꯣꯏꯒꯤ ꯀꯨꯞꯅ ꯂꯩꯕꯥꯛꯁꯦ ꯊꯨꯒꯥꯏꯒꯅꯦꯕ ꯀꯩꯒꯨꯝꯕ ꯑꯩꯈꯣꯏꯅ ꯂꯩꯕꯥꯛꯁꯦ ꯀꯨꯞꯐꯟꯗꯕ ꯑꯆꯧꯕ ꯑꯣꯏꯔꯒꯗꯤ ꯍꯋꯥꯏ ꯊꯔꯥꯛꯁꯦ ꯍꯧꯒꯠꯂꯛꯄ ꯃꯇꯝꯗ ꯌꯥꯝꯅ ꯋꯥꯏ ꯀꯨꯞꯅ ꯀꯨꯞꯅ ꯂꯩꯕꯥꯛꯁꯤ ꯇꯧꯊꯣꯛꯑꯕ ꯃꯇꯨꯡꯗ ꯑꯩꯈꯣꯏꯅ ꯍꯋꯥꯏꯁꯤ ꯊꯥꯕ ꯑꯣꯏꯔꯒꯗꯤ ꯌꯥꯝꯅ ꯐꯖꯅ ꯍꯧꯋꯤ ꯑꯗꯨꯕꯨ ꯑꯩꯈꯣꯏꯅ ꯍꯦꯛꯇ ꯍꯋꯥꯏꯁꯤ ꯊꯥꯔ ꯃꯇꯨꯡꯗ ꯀꯨꯞꯅ ꯊꯥꯔꯦ ꯍꯋꯥꯏꯁꯦ ꯍꯦꯛꯇ ꯍꯧꯔꯦ ꯍꯥꯏꯕꯁꯨ ꯌꯥꯔꯣꯏ ꯀꯔꯤꯒꯨꯝꯕ ꯅꯣꯡꯁꯤ ꯇꯥꯁꯟꯈ꯭ꯔꯒ ꯏꯁꯤꯡꯁꯤꯗ ꯍꯋꯥꯏ ꯊꯔꯥꯛꯀꯤ ꯃꯈꯣꯡꯁꯤꯗ ꯑꯩꯈꯣꯏꯒꯤ ꯏꯁꯤꯡꯁꯤ ꯌꯥꯝꯅ ꯆꯣꯠꯁꯤꯟꯈ꯭ꯔꯒꯗꯤ ꯍꯋꯥꯏ ꯊꯔꯥꯛꯁꯤ ꯍꯧꯕ ꯉꯝꯗꯦ ꯄꯥꯝꯕꯤꯁꯤ ꯌꯥꯝꯅ ꯊꯨꯅ ꯄꯠꯊꯩ ꯑꯗꯨꯒ ꯅꯨꯡꯁꯥꯁꯤ ꯍꯦꯟꯅ ꯌꯦꯁꯜꯂꯒꯁꯨ ꯑꯃꯨꯛꯀ ꯐꯠꯇꯦ ꯌꯥꯝꯅ ꯐꯠꯇꯕ ꯃꯣꯗꯔꯦꯠ ꯑꯣꯏꯕ ꯆꯥꯡ ꯑꯃ ꯃꯉꯣꯟꯗ ꯑꯩꯈꯣꯏꯒꯤ ꯍꯋꯥꯏ ꯊꯔꯥꯛ ꯍꯥꯏꯕ ꯄꯥꯝꯕꯤ ꯑꯁꯤꯗ ꯑꯩꯈꯣꯏꯅ ꯆꯪꯉꯤ ꯑꯗꯨꯒ ꯑꯩꯈꯣꯏꯅ ꯍꯋꯥꯏ ꯊꯔꯥꯛ ꯑꯁꯤꯗꯤ ꯃꯇꯣꯝꯇ ꯂꯦꯞꯆꯕꯁꯨ ꯉꯝꯗꯦ ꯑꯗꯨꯅ ꯑꯩꯈꯣꯏꯅ ꯆꯩ ꯌꯨꯡꯕꯤꯕ ꯑꯗꯨꯒ ꯆꯩꯁꯦ ꯐꯖꯅ ꯁꯦꯝꯕꯤꯔꯒ ꯃꯥꯒꯤ ꯈꯔꯥ ꯈꯔꯥ ꯁꯥꯕꯤꯔꯒ ꯑꯩꯈꯣꯏꯒꯤ ꯍꯋꯥꯏ ꯊꯔꯥꯛꯁꯤ ꯐꯖꯅ ꯄꯥꯜꯍꯟꯕ ꯑꯣꯏꯔꯒꯗꯤ ꯐꯖꯅ ꯄꯥꯜꯂꯤ ꯑꯗꯨ ꯅꯠꯇꯕ ꯇꯥꯔꯒꯗꯤ ꯍꯋꯥꯏ ꯍꯋꯥꯏ ꯊꯔꯥꯛꯁꯤ ꯄꯥꯟꯕ ꯉꯝꯗꯦ ꯍꯥꯏꯕ ꯇꯥꯔꯦ